ꯑꯣ ꯍꯥꯏꯕꯤꯌꯨ ꯀꯅꯥ ꯑꯣꯏꯔꯕꯅꯣ ꯑꯣ ꯍꯥꯏꯕꯤꯔꯛꯑꯣ ꯀꯔꯤ ꯍꯥꯏꯅꯤꯡꯕ ꯃꯥꯅꯦ ꯃꯥꯅꯦ ꯍꯥꯏꯕꯤꯌꯨ ꯀꯔꯤ ꯍꯥꯏꯅꯤꯡꯕ ꯑꯩꯈꯣꯏꯒꯤ ꯁꯪꯒꯣꯝꯗꯤ ꯀ꯭ꯋꯥꯂꯤꯇꯤ ꯌꯥꯝ ꯐꯩ ꯃꯌꯥꯝꯅ ꯂꯣꯏꯅ ꯂꯧꯅꯔꯤꯅꯤ ꯑꯩꯈꯣꯏ ꯁꯤꯗ ꯌꯥꯝꯅ ꯀꯁꯇꯃꯔ ꯌꯥꯝꯃꯤ ꯑꯗꯨ ꯅꯪꯅ ꯀꯃꯥꯏꯅ ꯐꯠꯇꯦꯅ ꯀꯔꯤ ꯄ꯭ꯔꯨꯐ ꯂꯩꯔꯒ ꯍꯥꯏꯔꯤꯅꯣ ꯍꯥꯏꯁꯦ ꯑꯗꯣ ꯅꯪ ꯑꯩꯅ ꯍꯥꯏꯅꯤꯡꯉꯤꯁꯤꯗꯤ ꯅꯪꯅ ꯀ꯭ꯋꯥꯂꯤꯇꯤ ꯐꯠꯇꯦ ꯍꯥꯏꯁꯦ ꯀꯃꯥꯏꯅꯅꯣ ꯑꯇꯣꯞꯄꯗꯤ ꯀꯝꯄ꯭ꯂꯦꯟ ꯑꯝꯇꯁꯨ ꯂꯥꯛꯇꯦ ꯑꯩꯈꯣꯏ ꯃꯁꯤ ꯐꯖꯅ ꯏꯁꯇꯦꯟꯗꯔꯗꯥꯏꯁ ꯇꯧꯔꯒ ꯄꯣꯔꯛꯄ ꯁꯪꯒꯣꯝꯅꯤ ꯁ꯭ꯋꯥꯏꯗ ꯂꯣꯀꯦꯜꯒꯤ ꯀꯩꯅꯣ ꯇꯧꯕ ꯅꯠꯇꯦ ꯍꯦꯛꯇ ꯁꯟ ꯑꯃꯗꯒꯤ ꯀꯩꯅꯣ ꯇꯧꯔꯒ ꯄꯣꯔꯛꯄ ꯅꯠꯇꯦꯁꯦ ꯍꯥꯏꯖꯦꯅꯤꯛ ꯑꯣꯏꯕ ꯁꯪꯒꯣꯝꯅꯤ ꯑꯗꯨꯒ ꯌꯥꯝ ꯀ꯭ꯋꯥꯂꯤꯇꯤ ꯃꯦꯟꯇꯦꯟ ꯇꯧꯔꯒ ꯄꯨꯔꯛꯄꯅꯤ ꯑꯗꯨꯒ ꯅꯪꯅ ꯀꯃꯥꯏꯅ ꯀꯩꯅꯣ ꯌꯥꯎꯗꯦꯅ ꯀ꯭ꯋꯥꯂꯤꯇꯤ ꯌꯥꯎꯗꯦꯅ ꯍꯥꯏꯕꯤꯔꯤꯅꯣ ꯑꯃꯇ ꯑꯃꯇ ꯍꯥꯏꯕꯤꯌꯨ ꯅꯪꯅ ꯍꯥꯏꯁꯤ ꯃꯥꯒꯤ ꯃꯍꯥꯎ ꯌꯥꯎꯗꯦ ꯍꯥꯏꯔꯥ ꯅꯠꯇꯔꯒ ꯃꯥꯒꯤ ꯀ꯭ꯋꯥꯂꯤꯇꯤ ꯌꯥꯎꯗꯦ ꯍꯥꯏꯔꯥ ꯀ꯭ꯋꯥꯟꯇꯤꯇꯤ ꯍꯟꯊꯩ ꯍꯥꯏꯔꯥ ꯀꯔꯤ ꯀꯔꯝꯍꯥꯏꯅꯅꯣ ꯍꯣꯏ ꯍꯣꯏ ꯍꯣꯏ ꯑꯗꯨꯒꯤꯗꯣ ꯑꯩꯈꯣꯏ ꯑꯇꯣꯞꯄꯗꯩꯁꯨ ꯀꯃꯦꯟ ꯈꯔ ꯂꯧꯒꯦ ꯑꯇꯣꯞꯄꯗꯒꯤ ꯀꯃꯦꯟ ꯑꯃꯇ ꯂꯥꯛꯇꯦ ꯑꯗꯣ ꯅꯪꯅ ꯍꯥꯏꯔꯤꯕ ꯑꯩꯈꯣꯏꯒꯤ ꯑꯩꯈꯣꯏꯒꯤ ꯀꯝꯄ꯭ꯂꯦꯟꯁꯦ ꯑꯩꯈꯣꯏ ꯌꯦꯡꯁꯤꯜꯂꯒꯦ ꯔꯦꯀꯣꯔ ꯇꯧꯔꯦ ꯑꯗꯨ ꯃꯈꯥ ꯇꯥꯕꯗ ꯊꯣꯛꯇꯅꯕ ꯇꯧꯖꯔꯒꯦ ꯌꯥꯔꯦꯀꯣ ꯑꯩꯈꯣꯏꯈꯩ ꯌꯥꯅꯕ ꯑꯝꯇꯪ ꯁꯤꯜꯂꯛꯀꯦ ꯐꯔꯦ ꯐꯔꯦ ꯊꯝꯃꯦ